ꯑꯆꯧꯕ ꯄꯥꯎ ꯆꯦ ꯈꯔ ꯍꯥꯏꯔꯕꯗ ꯁꯉꯥꯏ ꯑꯦꯛꯁꯄ꯭ꯔꯦꯁ ꯏꯆꯜ ꯑꯦꯛꯁꯄ꯭ꯔꯦꯁ ꯄꯣꯛꯅꯐꯝ ꯑꯁꯤꯅꯆꯤꯡꯕꯅꯤ ꯑꯗꯨꯒ ꯇꯤ ꯚꯤ ꯆꯦꯟꯅꯦꯜ ꯑꯣꯏꯅ ꯈꯔ ꯍꯥꯏꯔꯕꯗ ꯑꯥꯏ ꯑꯦꯁ ꯇꯤ ꯚꯤ ꯅ꯭ꯌꯨꯁ ꯏꯝꯄꯦꯛ ꯇꯤ ꯚꯤ ꯅ꯭ꯌꯨꯁ ꯇꯣꯝ ꯇꯤ ꯚꯤ ꯑꯁꯤꯅꯆꯤꯡꯕꯅꯤ ꯑꯩꯈꯣꯏꯒꯤ ꯏꯃꯨꯡꯅ ꯈ꯭ꯋꯥꯏ ꯌꯦꯡꯕ ꯆꯦꯟꯅꯦꯜ ꯍꯥꯏꯔꯕꯗꯤ ꯑꯥꯏ ꯑꯦꯁ ꯇꯤ ꯚꯤ ꯅ꯭ꯌꯨꯁ ꯑꯁꯤꯅꯤ ꯃꯔꯝꯗꯤ ꯃꯁꯤꯅ ꯑꯩꯈꯣꯏꯗ ꯃꯅꯤꯄꯨꯔ ꯑꯃꯗꯤ ꯃꯅꯤꯄꯨꯔꯒꯤ ꯋꯥꯡꯃꯗ ꯊꯣꯛꯂꯤꯕ ꯊꯧꯗꯣꯛ ꯋꯥꯊꯣꯛꯁꯤꯡ ꯑꯁꯤ ꯌꯥꯝꯅ ꯀꯨꯞꯅ ꯑꯆꯨꯝꯕꯔ ꯑꯔꯥꯟꯕꯔ ꯍꯥꯏꯕ ꯔꯤꯁꯔꯁ ꯇꯧꯔꯕ ꯃꯇꯨꯡꯗ ꯃꯤꯌꯥꯝꯗ ꯑꯁꯦꯡꯕ ꯄꯥꯎ ꯑꯗꯨ ꯐꯪꯍꯜꯂꯤ